ꯍꯜꯂꯣ ꯃꯥꯟꯅꯦ ꯂꯩꯅꯤ ꯃꯐꯝꯁꯤꯗ ꯏꯔꯣꯝꯕ ꯃꯐꯝꯁꯤꯗ ꯏꯔꯣꯝꯕ ꯐꯪꯏ ꯌꯣꯡꯆꯥꯛ ꯁꯤꯡꯖꯨ ꯂꯣꯏꯅ ꯅꯪꯅ ꯆꯥꯅꯤꯡꯕ ꯐꯪꯉꯦ ꯂꯣꯀꯦꯜꯗ ꯊꯣꯛꯄ ꯃꯅꯥ ꯃꯁꯤꯡꯅꯆꯤꯡꯕ ꯌꯥꯝ ꯐꯪꯉꯤ ꯎꯝ ꯑꯩꯈꯣꯏꯒꯤ ꯎꯇꯤ ꯑꯁꯪꯕꯁꯨ ꯌꯥꯎꯋꯤ

ꯑꯣ ꯂꯥꯛꯑꯣ ꯂꯥꯛꯑꯣ ꯀꯗꯥꯏ ꯌꯧꯔꯛꯑꯕꯅꯣ ꯂꯥꯛꯑꯣ ꯂꯥꯛꯑꯣ ꯑꯩ ꯉꯥꯏꯗꯨꯅ ꯂꯩꯔꯝꯃꯒꯦ